ꯑꯩꯈꯣꯏ ꯈꯨꯡꯒꯪꯒꯤ ꯗ꯭ꯔꯦꯅꯦꯖ ꯁꯤꯁꯇꯦꯝꯁꯤ ꯂꯩ ꯍꯥꯏꯕꯗꯤ ꯌꯥꯏ ꯑꯗꯨꯕꯨ ꯃꯔꯝ ꯆꯥꯅ ꯐꯖꯕ ꯄꯀꯥ ꯑꯣꯏꯕ ꯍꯥꯏꯕꯗꯨꯗꯤ ꯑꯣꯏꯗꯦ ꯑꯗꯨ ꯃꯔꯝ ꯑꯁꯤꯅ ꯑꯩꯈꯣꯏꯅ ꯄꯀꯥ ꯑꯣꯏꯅꯕꯒꯤꯗꯃꯛ ꯈꯨꯡꯒꯪ ꯑꯁꯤꯗ ꯑꯩꯈꯣꯏꯅ ꯗ꯭ꯔꯦꯅꯦꯖ ꯁꯤꯁꯇꯦꯝ ꯑꯁꯤ ꯐꯒꯠꯅꯕꯒꯤꯗꯃꯛꯇ ꯏꯝꯄ꯭ꯔꯨꯞ ꯑꯣꯏꯅꯕꯒꯤꯗꯃꯛꯇ ꯑꯩꯈꯣꯏꯅ ꯑꯐꯕ ꯈꯣꯡꯊꯥꯡ ꯂꯧꯈꯠꯍꯟꯅꯤꯡꯉꯤ